ꯏꯝꯐꯥꯟ ꯋꯦꯁꯠ ꯗꯤꯁꯇ꯭ꯔꯤꯛ ꯃꯅꯨꯡꯗ ꯂꯩꯔꯤꯕ ꯃꯍꯩꯇꯝꯐꯝ ꯁꯪꯁꯤꯡꯗ ꯃꯔꯨꯑꯣꯏꯅ ꯌꯨꯅꯤꯚꯔꯁꯤꯇꯤꯗ ꯒꯤꯊꯥꯛꯇ ꯙꯅꯃꯟꯖꯨꯔꯤ ꯌꯨꯅꯤꯚꯔꯁꯤꯇꯤ ꯃꯅꯤꯄꯨꯔ ꯌꯨꯅꯤꯚꯔꯁꯤꯇꯤ ꯁꯦꯟꯇ꯭ꯔꯜ ꯑꯦꯒ꯭ꯔꯤꯀꯜꯆꯔ ꯌꯨꯅꯤꯚꯔꯁꯤꯇꯤ ꯑꯦꯟ ꯅꯥꯏ ꯇꯤꯅ ꯆꯤꯡꯕ ꯁꯤꯡ ꯂꯩꯔꯦ ꯑꯗꯩ ꯀꯣꯂꯦꯖꯒꯤ ꯊꯥꯛꯇ ꯏꯝꯐꯥꯜ ꯀꯣꯂꯦꯖ ꯑꯣꯔꯦꯟꯇꯦꯜ ꯀꯣꯂꯦꯖꯅꯆꯤꯡꯕ ꯃꯃꯤꯡ ꯄꯜꯂꯝꯕ ꯌꯥꯏ ꯍꯥꯏꯁꯀꯨꯜꯒꯤ ꯊꯥꯛꯇ ꯂꯤꯂꯥꯁꯤꯡ ꯈꯣꯡꯅꯥꯡꯈꯣꯡ ꯑꯗꯒꯤ ꯁꯦꯟ ꯖꯣꯁꯦꯞ ꯂꯤꯇꯜ ꯐ꯭ꯂꯥꯋꯔꯅꯆꯤꯡꯕ ꯏꯁꯀꯨꯜꯁꯤꯡ ꯑꯁꯦ ꯃꯃꯤꯡ ꯄꯟꯕ ꯌꯥꯏ